ꯑꯩꯍꯥꯛꯅ ꯑꯦꯜ ꯄꯤ ꯖꯤ ꯍꯧꯖꯤꯛ ꯁꯤꯖꯟꯅꯕ ꯍꯧꯔꯦ ꯑꯩꯅ ꯑꯦꯜ ꯄꯤ ꯖꯤ ꯑꯁꯤ ꯁꯤꯖꯤꯟꯅꯗ꯭ꯔꯤꯉꯩ ꯃꯇꯝꯗ ꯊꯦꯡꯅꯈꯤꯕ ꯑꯋꯥꯕ ꯈꯔ ꯍꯥꯏꯔꯒꯗꯤ ꯑꯩꯅ ꯂꯩꯔꯪꯗ ꯐꯨꯡꯒꯥꯗ ꯑꯩꯅ ꯆꯥꯛ ꯊꯣꯡꯕ ꯃꯇꯝꯗ ꯁꯥꯔꯕ ꯀꯥꯂꯦꯟꯒꯤ ꯃꯩꯁꯥ ꯃꯔꯛꯇ ꯑꯁꯥꯕ ꯀꯌꯥ ꯈꯥꯡꯉꯒ ꯊꯣꯡꯉꯝꯕ ꯑꯗꯨꯗꯒꯤ ꯐꯨꯡꯒꯥꯗ ꯊꯣꯡꯅꯅꯕꯒꯤꯗꯃꯛꯇ ꯁꯤꯡ ꯆꯪꯕꯅꯤꯅ ꯁꯤꯡ ꯊꯤꯕꯗ ꯑꯋꯥꯕ ꯑꯣꯏꯈꯤꯕ ꯑꯗꯨꯒ ꯆꯔꯨ ꯁꯤꯖꯤꯟꯅꯗꯨꯅ ꯊꯣꯡꯕ ꯃꯇꯝꯗ ꯂꯥꯞꯈ꯭ꯔꯕ ꯂꯧꯕꯨꯛꯇꯒꯤ ꯆꯔꯨ ꯍꯣꯜꯂ ꯍꯣꯜꯂꯒ ꯊꯣꯡꯗꯨꯅ ꯁꯤꯖꯟꯅꯈꯤꯕ ꯑꯗꯨꯒ ꯆꯥꯛ ꯊꯣꯡꯐꯝ ꯆꯥꯛꯁꯪ ꯑꯗꯨꯁꯨ ꯌꯥꯝꯅ ꯃꯣꯠꯈꯤꯕ ꯑꯗꯨꯝ ꯑꯩꯈꯣꯏꯅ ꯂꯨꯅ ꯅꯥꯟꯅ ꯊꯝꯅꯕꯒꯤ ꯍꯣꯠꯅꯕꯗ ꯆꯥꯛ ꯑꯃꯨꯛꯇꯪ ꯊꯣꯡꯅꯕ ꯍꯣꯠꯅꯕꯗ ꯑꯩꯈꯣꯏꯒꯤ ꯆꯥꯛ ꯊꯣꯡꯐꯝ ꯆꯥꯛꯁꯪ ꯑꯁꯤ ꯌꯥꯝꯅ ꯃꯣꯠꯄꯅ ꯃꯔꯝ ꯑꯣꯏꯔꯒ ꯁꯦꯡꯕꯗꯁꯨ ꯌꯥꯝꯅ ꯋꯥꯍꯟꯈꯤ ꯑꯗꯨꯒ ꯑꯩꯈꯣꯏꯅ ꯆꯐꯨ ꯎꯌꯥꯟꯁꯨ ꯐꯨꯡꯒꯥꯗ ꯊꯣꯡꯕ ꯇꯥꯔꯒꯗꯤ ꯑꯩꯈꯣꯏꯒꯤ ꯆꯐꯨ ꯎꯌꯥꯟꯁꯤꯁꯨ ꯑꯗꯨꯝ ꯃꯣꯠꯀꯜꯂꯤ ꯃꯁꯤꯁꯨ ꯑꯗꯨꯝ ꯐꯦꯡꯗꯣꯛ ꯆꯥꯝꯊꯣꯛꯄꯒꯤ ꯄ꯭ꯔꯣꯕ꯭ꯂꯦꯝ ꯑꯃꯁꯨ ꯑꯗꯨꯃꯛ ꯐꯪꯗꯨꯅ ꯂꯩ ꯑꯗꯨꯒ ꯐꯩꯅ ꯍꯧꯖꯤꯛ ꯑꯦꯜ ꯄꯤ ꯖꯤ ꯑꯁꯤ ꯁꯤꯖꯤꯟꯅꯔꯛꯄꯗꯒꯤ ꯅꯨꯡꯉꯥꯏꯕ ꯈꯔ ꯍꯥꯏꯔꯒꯗꯤ ꯑꯩꯒꯤ ꯏꯃꯨꯡ ꯆꯥꯛ ꯊꯣꯡꯐꯝ ꯆꯥꯛꯁꯪ ꯑꯁꯤ ꯁꯦꯡꯅ ꯍꯥꯏꯕꯗꯤ ꯃꯣꯠꯍꯟꯗꯅ ꯊꯝꯕ ꯁꯤꯃ ꯉꯝꯃꯦ ꯑꯗꯨꯗꯒꯤ ꯆꯥꯛ ꯊꯣꯡꯅꯕ ꯀꯣꯜꯂꯤꯛꯁꯤꯡꯁꯨ ꯃꯣꯠꯍꯟꯗꯕ ꯌꯥꯝꯅ ꯇꯔꯨ ꯇꯅꯥꯟꯅ ꯊꯣꯡꯕ ꯉꯝꯕ ꯑꯗꯨꯗꯒꯤ ꯁꯥꯈ꯭ꯔꯕ ꯀꯥꯂꯦꯟꯒꯤ ꯃꯩꯁꯥ ꯃꯔꯛꯇ ꯊꯣꯡꯕ ꯃꯇꯝꯗꯁꯨ ꯍꯨꯃꯥꯡ ꯀꯥꯍꯟꯗꯕ ꯌꯥꯝꯅ ꯏꯪꯅ ꯅꯨꯡꯉꯥꯏꯅ ꯌꯥꯝꯅ ꯍꯛꯆꯥꯡ ꯅꯥꯟꯅ ꯁꯤꯖꯟꯅꯕ ꯌꯥꯕ ꯑꯗꯨꯒꯨꯝꯂꯕ ꯑꯦꯜ ꯄꯤ ꯖꯤ ꯍꯥꯏꯕꯗꯣ ꯑꯣꯏ ꯑꯗꯣ ꯑꯩꯅ ꯃꯤ ꯑꯃ ꯍꯦꯛ ꯂꯥꯛꯄ ꯃꯇꯝꯗꯁꯨ ꯏꯂꯥꯏ ꯂꯥꯏꯅ ꯃꯇꯝ ꯆꯪꯍꯟꯗꯅ ꯃꯤꯗꯨꯒꯤ ꯆꯥꯅ ꯊꯛꯅꯕ ꯁꯦꯝꯕꯗꯁꯨ ꯃꯇꯦꯡ ꯀꯌꯥ ꯑꯣꯏ ꯑꯦꯜ ꯄꯤ ꯖꯤ ꯑꯁꯤ ꯌꯥꯝꯅ ꯐꯕ ꯌꯥꯝꯅ ꯁꯤꯖꯤꯟꯅꯕꯗ ꯌꯥꯝꯅ ꯇꯔꯨ ꯇꯅꯥꯟꯅ ꯁꯤꯖꯤꯟꯅꯕ ꯌꯥꯕ ꯌꯨꯝ ꯃꯣꯠꯍꯟꯗꯕ ꯑꯗꯨꯒꯨꯝꯂꯕ ꯃꯈꯜꯒꯤ ꯆꯥꯛꯊꯣꯡꯕꯒꯤ ꯁ꯭ꯇꯥꯏꯜ ꯍꯥꯏꯕꯇꯥꯔꯦ